ꯅꯨꯡꯉꯥꯏꯔꯤꯌꯦ ꯅꯨꯡꯉꯥꯏꯔꯤꯕꯣ ꯏꯇꯥꯗꯤ

ꯅꯨꯡꯉꯥꯏꯔꯤ ꯏꯆꯥꯔꯣ ꯏꯁꯨꯔꯣ ꯏꯁꯨ ꯍꯥꯏꯌꯦ ꯁꯣꯏꯔꯦꯅꯦꯍꯦ ꯋꯥꯔꯤ ꯅꯨꯡꯉꯥꯏꯃꯟꯗꯅ ꯏꯆꯥꯗꯒꯤ ꯃꯥꯅꯤ ꯏꯆꯥ ꯏꯁꯨ ꯍꯥꯏꯅꯔꯤꯅꯤ ꯅꯨꯡꯉꯥꯏꯔꯤ ꯏꯆꯥꯒꯤ ꯃꯄꯥꯟ ꯑꯃꯨꯛ ꯌꯦꯡ ꯏꯆꯥꯅ ꯅꯣꯛꯄ ꯑꯃꯨꯛ ꯌꯦꯡ ꯇꯧꯗꯅ

ꯃꯥꯅꯤ ꯃꯈꯜ ꯃꯥꯅꯗꯦ ꯎꯝ ꯑꯣꯏꯗ꯭ꯔꯦ ꯍꯧꯖꯤꯛꯁꯨ ꯎꯝ ꯑꯣꯏꯗ꯭ꯔꯦ ꯄꯨꯟꯖꯜꯂꯦ ꯑꯗꯨꯅꯦ ꯉꯥꯇꯪꯁꯨ ꯅꯨꯡꯉꯥꯏꯊꯣꯛꯎꯁꯤ ꯁꯤꯃꯥ ꯑꯅꯧꯕ ꯀꯥꯞꯇꯣꯔꯦꯅ ꯍꯥꯏꯌꯦ ꯌꯦꯡꯎꯁꯤ ꯍꯥꯏꯒꯦꯅ ꯇꯧꯔꯩꯅꯤ ꯁꯨꯇꯤ ꯂꯩꯔꯤꯉꯥꯏꯁꯤꯗꯅ ꯑꯩꯈꯣꯏꯒꯤ ꯑꯉꯥꯡ ꯄꯨꯔ ꯐꯦꯃꯤꯂꯤ ꯑꯣꯏꯅ ꯆꯠꯂꯁꯦ ꯑꯗꯨꯅꯤ ꯎꯝ ꯑꯩꯈꯣꯏꯒꯤ ꯇꯧꯋꯦ ꯇꯧꯋꯦ ꯏꯊꯟꯇꯒ ꯆꯠꯂꯗꯤ ꯋꯥꯈꯜꯁꯨ ꯂꯨꯝꯗ꯭ꯔꯦ ꯄꯨꯟꯅ ꯐꯦꯃꯤꯂꯤ ꯆꯠꯃꯤꯟꯅꯔꯒꯗꯤ ꯋꯥꯈꯜꯁꯨ ꯅꯨꯡꯉꯥꯏꯅ ꯍꯜꯂꯛꯏꯗꯅ ꯑꯥ ꯑꯥ ꯑꯩꯈꯣꯏꯒꯤ ꯀꯩꯅꯣꯒꯤ ꯀꯣꯅꯨꯡ ꯃꯃꯥꯡꯗ ꯂꯩꯕ ꯁꯤꯇꯤ ꯗꯟꯕꯦꯟꯁꯟꯒꯤ ꯃꯃꯥꯡꯒꯤ ꯑꯦꯝ ꯑꯦꯐ ꯗꯤ ꯑꯦꯁ ꯍꯣꯜꯗꯣ ꯑꯗꯨꯗ ꯁꯤꯃꯥ ꯑꯅꯧꯕ ꯑꯅꯧꯕ ꯑꯃ ꯀꯥꯞꯄꯦꯅ ꯍꯥꯏꯌꯦ ꯇꯤꯛꯀꯦꯠ ꯕꯨꯛ ꯇꯧꯁꯟꯈ꯭ꯔꯒꯦꯀꯣ ꯑꯗꯨꯗꯤ ꯑꯩꯈꯣꯏ ꯐꯦꯃꯤꯂꯤꯒ ꯏꯇꯥ ꯍꯣꯏꯒꯤ ꯐꯦꯃꯤꯂꯤꯒ ꯄꯨꯟꯅ ꯌꯦꯡ ꯆꯠꯅꯕ ꯀꯔꯤ ꯁꯤꯅꯦꯃꯥꯅꯣ ꯎꯝ ꯇꯤꯛꯀꯦꯠꯇꯣ ꯎꯝ ꯇꯧꯁꯜꯂꯗꯧꯅꯦ ꯇꯤꯛꯀꯦꯠꯇꯣ ꯁꯣꯝ ꯅꯥꯀꯟꯗ ꯄꯤꯔꯛꯑꯒꯦꯅ ꯍꯥꯏꯕ ꯑꯗꯨꯒꯤ ꯌꯦꯡꯉꯨꯁꯤ ꯈꯪꯅꯤꯡ ꯅꯤꯡꯁꯤꯉꯕ ꯍꯥꯏꯇꯥꯔꯦ ꯏꯇꯥꯁꯨ ꯎꯗ ꯀꯨꯏꯔꯦ ꯏꯇꯥꯁꯤꯒ ꯄꯨꯟꯅ ꯆꯠꯃꯤꯟꯅꯔꯒꯦꯅ ꯑꯗꯨꯅꯦ

ꯈꯔ ꯈꯔꯁꯨ ꯆꯠꯊꯣꯛꯀꯗꯝꯅꯤ ꯏꯃꯨꯡꯗ ꯁꯨꯝ ꯂꯩꯔꯗꯤ ꯋꯥꯈꯜꯁꯨ ꯊꯣꯛꯑꯔꯣꯏ ꯀꯩꯅꯣ ꯃꯣꯏꯒꯤ ꯅꯨꯡꯁꯤꯕꯒꯤꯅꯤ ꯍꯥꯏꯕ꯭ꯔ ꯅꯨꯡꯁꯤꯃꯟꯕꯩꯅꯤ ꯍꯥꯏꯕ꯭ꯔ ꯁꯤꯖꯟ ꯊ꯭ꯔꯤꯗꯣ ꯑꯗꯨꯅꯤ ꯑꯗꯨꯅ ꯑꯗꯨꯅꯤ ꯑꯗꯨ ꯌꯦꯡꯅꯤꯡꯃꯟꯗꯅꯅꯦ ꯇꯤꯛꯀꯦꯠꯇꯨ ꯄꯤꯔꯛꯑꯒꯦ ꯍꯥꯏꯌꯦꯅꯅꯦ ꯐꯣꯟ ꯇꯧꯔꯛꯏꯁꯤꯅꯤ

ꯀꯩꯅꯣꯗꯣ ꯑꯩꯈꯣꯏꯅ ꯐꯦꯝꯂꯤ ꯆꯠꯇꯣꯏꯕꯅꯤꯅꯅꯦ ꯅꯨꯡꯊꯤꯟꯗꯣ ꯑꯣꯏꯅ ꯆꯠꯄꯅ ꯐꯠꯇ꯭ꯔꯣ ꯅꯨꯡꯗꯥꯡꯒꯤ ꯄꯨꯡ ꯇꯔꯨꯛꯇꯨꯗꯤ ꯊꯦꯡꯅ ꯃꯝꯅ ꯍꯜꯂꯛꯄꯗꯣ ꯅꯨꯡꯉꯥꯏꯒꯗ꯭ꯔꯣ ꯄꯨꯡꯗꯤ ꯑꯅꯤꯁꯨ ꯀꯥꯞꯅꯤ ꯍꯥꯏ ꯄꯨꯡ ꯃꯔꯤ ꯃꯉꯥ ꯇꯔꯨꯛ ꯍꯥꯏꯕ꯭ꯔ ꯑꯗꯨꯗ ꯑꯃꯁꯨ ꯀꯥꯞꯅꯤ ꯍꯥꯏꯌꯦ ꯐꯔꯦ ꯑꯗꯨꯅꯤ ꯐꯦꯝꯂꯤ ꯄꯨꯟꯅ ꯂꯥꯛꯇꯣꯏꯅꯤ ꯏꯇꯥ ꯍꯣꯏꯁꯨ ꯄꯨꯟꯅ ꯒꯥꯔꯤꯗ ꯄꯨꯟꯅ ꯐꯦꯝꯂꯤ ꯑꯗꯨꯝ ꯂꯥꯛꯑꯣ ꯑꯗꯨꯒ ꯀꯗꯥꯏ ꯊꯦꯡꯅꯁꯤꯒꯦ ꯏꯇꯥ ꯌꯥꯏꯌꯦ ꯑꯗꯨꯒ ꯄꯨꯟꯅ ꯊꯦꯡꯅꯔꯒ ꯄꯨꯟꯅ ꯆꯪꯃꯤꯟꯅꯔꯕ

ꯂꯥꯛꯅꯔꯁꯦ ꯑꯗꯨꯒ ꯑꯥꯗ ꯊꯦꯡꯅꯔꯁꯦ

ꯑꯗꯨꯅꯤ ꯅꯨꯡꯉꯥꯏꯗꯣꯏꯅꯤ

ꯇꯧꯁꯤ ꯇꯧꯁꯤ ꯅꯤꯡꯁꯤꯅꯕ ꯑꯃꯨꯛ ꯑꯃꯨꯛ ꯐꯣꯟ ꯋꯥꯔꯤ ꯁꯥꯟꯅꯕ ꯑꯃꯨꯛ ꯑꯃꯨꯛ ꯊꯦꯡꯅꯗ꯭ꯔꯗꯤ ꯀꯥꯎꯊꯣꯛꯈꯤꯗꯣꯏꯅꯦ ꯍꯥꯏꯕ ꯎꯝ ꯂꯥꯞꯊꯣꯛꯅꯈꯤꯗꯣꯏꯅꯤ

ꯁꯨꯃꯥꯏꯅ ꯊꯦꯡꯅꯔꯒꯅ ꯍꯦꯟꯅ ꯑꯃꯨꯛ ꯅꯨꯡꯁꯤꯅꯗꯣꯏꯅꯤ ꯆꯦꯠꯅꯗꯣꯏꯅꯤ ꯅꯠꯇ꯭ꯔ ꯑꯃꯨꯛ ꯑꯃꯨꯛ ꯄꯨꯟꯊꯣꯛꯇ꯭ꯔꯗꯤ ꯄꯨꯟꯗꯕ ꯌꯥꯄꯣꯇꯦ

ꯎꯝ ꯑꯗꯨꯗꯤ ꯑꯩ ꯁꯤꯃꯥ ꯌꯦꯡꯕ ꯂꯣꯏꯔꯒ ꯁꯥꯟꯅꯔꯁꯦ ꯑꯗꯨꯒꯤ ꯃꯈꯥꯗꯨꯅ ꯎꯝ ꯁꯤꯅꯦꯃꯥꯁꯦ ꯅꯨꯡꯉꯥꯏꯅ ꯑꯃꯨꯛꯇꯪ ꯌꯦꯡꯊꯣꯛꯈꯤꯁꯦꯕ ꯑꯩꯈꯣꯏ ꯌꯦꯡꯗꯕꯁꯨ ꯀꯨꯏꯔꯦ ꯎꯝ ꯑꯗꯨꯗꯤ ꯑꯩ ꯇꯤꯛꯀꯦꯠ ꯀꯛꯈ꯭ꯔꯒꯦꯀꯣ ꯕꯨꯛ ꯇꯧꯁꯟꯈ꯭ꯔꯒꯦꯀꯣ ꯎꯝ ꯐꯔꯦ ꯐꯔꯦ ꯑꯗꯨꯗꯤ ꯏꯇꯥ ꯎꯝ ꯊꯝꯅꯔꯁꯤꯀꯣ ꯏꯇꯥ ꯎꯝ ꯁꯤꯃꯥ ꯍꯣꯜꯗ